ꯉꯥꯒꯤ ꯗꯨꯀꯥꯟ ꯑꯣꯏꯔꯕꯣ ꯁꯤꯕꯣ ꯃꯥꯅꯦ ꯀꯔꯤ ꯀꯔꯤ ꯉꯥ ꯉꯥ ꯐꯪꯒꯦ ꯔꯧꯗꯣ ꯀꯔꯤ ꯂꯝꯗꯒꯤ ꯄꯣꯔꯛꯄ ꯔꯧꯅꯣ

ꯀꯌꯥ ꯀꯌꯥꯗꯒꯗꯤ ꯌꯣꯜꯂꯤꯕ ꯃꯃꯟꯒꯗꯤ ꯃꯃꯟꯒꯗꯤ ꯀꯌꯥ ꯀꯌꯥ ꯀꯃꯥꯏ ꯀꯃꯥꯏ ꯇꯧꯔꯤꯕ ꯑꯣ ꯑꯣ ꯃꯀꯣꯛꯀꯗꯤ ꯀꯌꯥꯝ ꯆꯥꯎꯖꯥꯠꯅꯣꯅꯦ ꯁꯤꯒꯤ ꯔꯧꯗꯨꯕꯣ ꯔꯧꯗꯣ ꯃꯀꯣꯛ ꯆꯥꯎꯔꯗꯤ ꯍꯌꯦꯡ ꯉꯥꯗꯗꯤ ꯏꯊꯤꯅꯤꯡꯉꯥꯏ ꯊꯣꯛꯑꯣꯏꯅꯦ ꯑꯗꯨꯗꯤ ꯀꯦ ꯖꯤ ꯑꯃ ꯂꯧꯕꯀꯥꯟꯗ ꯃꯀꯣꯛꯅ ꯀꯦ ꯖꯤ ꯑꯃ ꯂꯧꯕꯀꯥꯟꯗ ꯃꯀꯣꯛꯀ ꯃꯔꯤꯟꯒ ꯂꯧꯊꯣꯛꯈꯤꯕ ꯃꯇꯝꯗ ꯊꯣꯡꯕꯗꯗꯤ ꯉꯥꯗꯤ ꯏꯌꯥꯎ ꯌꯥꯎꯔꯣꯏꯗꯧꯔꯤꯅꯦ ꯑꯗꯨꯗꯤ ꯑꯥ ꯑꯗꯣ ꯔꯧꯁꯦ ꯑꯩꯁꯦ ꯀꯦ ꯖꯤ ꯀꯨꯟ ꯃꯨꯛꯇꯗꯤ ꯑꯣꯔꯗꯔ ꯇꯧꯅꯤꯡꯕ ꯑꯩꯒꯤ ꯊꯧꯔꯝꯁꯦ ꯑꯉꯥꯡ ꯑꯃꯈꯛꯀꯤ ꯁꯤꯒꯤ ꯆꯥꯛꯎꯝꯕꯒꯤ ꯊꯧꯔꯝ ꯑꯃꯈꯇꯪ ꯄꯥꯛꯊꯣꯛꯀꯗꯕ ꯑꯗꯣ ꯃꯤꯁꯨ ꯀꯩꯁꯨ ꯌꯥꯝꯗꯧꯕ ꯅꯠꯇꯕꯅꯤꯅ ꯀꯦ ꯖꯤ ꯀꯨꯟꯃꯨꯛ ꯂꯧꯕꯗ ꯑꯗꯨꯝ ꯂꯦꯝ ꯄꯥꯅ ꯑꯗꯨꯝ ꯀꯣꯟꯅꯒꯗ꯭ꯔꯥ ꯀꯣꯟꯅꯔꯣꯏꯗ꯭ꯔꯣ ꯁꯤꯕꯣ ꯑꯣ ꯑꯗꯣ ꯔꯧ ꯊꯣꯡꯕꯁꯤꯗꯕꯨ ꯃꯁꯤꯒꯤ ꯊꯥꯎꯁꯤꯕꯨ ꯃꯄꯥꯟ ꯂꯝꯒꯤ ꯔꯧꯅꯤꯅ ꯊꯥꯎꯁꯨ ꯈꯔ ꯆꯪꯗꯧꯕ ꯃꯥꯜꯂꯤ ꯁꯤꯕꯨ ꯊꯥꯎ ꯆꯪꯅꯕ꯭ꯔꯅꯦ ꯑꯣ ꯑꯗꯨ ꯑꯣꯏꯇꯥꯔꯗꯤ ꯑꯩ ꯑꯗꯨꯒꯤ ꯑꯣꯔꯗꯔꯗꯨꯃ ꯂꯧꯖꯔꯒꯦ ꯑꯗꯨꯒ ꯑꯍꯤꯜꯂꯥꯗꯤ ꯀꯌꯥ ꯄꯤꯔꯤꯕ

ꯑꯁ ꯑꯗꯨꯗꯤ ꯇꯥꯡꯃꯟꯗ꯭ꯔꯣ ꯑꯗꯨꯗꯤ ꯆꯥꯝꯃꯒ ꯆꯥꯝꯃꯒ ꯌꯥꯡꯈꯩꯃꯨꯛꯇꯗꯤ ꯁꯥꯕ ꯌꯥꯒꯗ꯭ꯔꯣ ꯑꯣ ꯆꯥꯝꯃ ꯍꯨꯝꯐꯨꯗ ꯌꯥꯗꯣꯏꯕ ꯑꯣ ꯑꯗꯨ ꯑꯣꯏꯇꯥꯔꯗꯤ ꯆꯥꯝꯃꯒ ꯍꯨꯝꯐꯨ ꯃꯉꯥꯗ ꯑꯣꯏꯇꯥꯔꯒꯗꯤ ꯌꯥꯔꯦꯅꯦ ꯑꯗꯨꯗꯤ ꯑꯗꯨꯗꯨꯒ ꯑꯗꯨꯗꯣ ꯀꯦ ꯖꯤ ꯃꯉꯥ ꯑꯃꯒ ꯇꯧꯔꯀꯥꯟꯗ ꯔꯧꯗꯣ ꯀꯦ ꯖꯤ ꯀꯨꯟ ꯑꯝꯒ ꯇꯧꯔꯀꯥꯟꯗ ꯔꯧꯅ ꯀꯌꯥ ꯁꯥꯗꯣꯏꯕ ꯆꯥꯝꯃ ꯃꯔꯐꯨ ꯃꯉꯥ ꯑꯣ ꯐꯔꯦ ꯐꯔꯦ ꯑꯗꯨꯗꯤ ꯑꯗꯨꯗꯣ ꯑꯝꯇ ꯑꯁ ꯑꯗꯨꯗꯣ ꯑꯝꯇ ꯑꯥ ꯊꯝꯃꯦ ꯊꯝꯃꯦ